ꯁꯥ ꯁꯟꯗ ꯇꯣꯏꯅ ꯁꯟꯗꯣꯛꯄ ꯂꯥꯏꯅꯥ ꯈꯔꯗꯤ ꯕꯔꯠ ꯐ꯭ꯂꯨ ꯑꯃꯁꯨꯡ ꯁ꯭ꯋꯥꯏꯟ ꯐ꯭ꯂꯨ ꯑꯁꯤꯅ ꯍꯦꯟꯅ ꯅꯝꯅ ꯁꯟꯗꯣꯛꯑꯦꯕ ꯍꯥꯏꯔꯤꯕ ꯂꯥꯏꯅꯥꯁꯤꯡ ꯑꯁꯤ ꯑꯩꯈꯣꯏꯅ ꯐꯍꯟꯅꯕꯒꯤꯗꯃꯛꯇ ꯚꯦꯇꯔꯤꯅꯦꯟ ꯗꯣꯛꯇꯔ ꯑꯃ ꯀꯧꯖꯔꯒ ꯃꯈꯣꯏꯗ ꯆꯥꯅꯒꯗꯕ ꯍꯤꯗꯥꯛꯁꯤꯡ ꯑꯗꯨ ꯀꯥꯞꯇꯨꯅ ꯃꯈꯣꯏꯕꯨ ꯐꯖꯅ ꯅꯥꯗꯅꯕ ꯁꯦꯟꯅꯕꯤ ꯑꯃꯁꯨꯡ ꯃꯈꯣꯏꯗ ꯍꯦꯟꯅ ꯑꯅꯥꯕꯁꯤꯡ ꯑꯗꯨꯗꯒꯤ ꯉꯥꯛꯊꯣꯛꯅꯕꯒꯤꯗꯃꯛꯇ ꯃꯈꯣꯏꯕꯨ ꯂꯨꯅ ꯅꯥꯟꯅ ꯊꯝꯕꯤꯕ ꯑꯃꯁꯨꯡ ꯑꯃꯣꯠ ꯑꯀꯥꯏ ꯌꯥꯎꯍꯟꯕꯤꯗꯕ ꯆꯦꯛꯁꯤꯟ ꯊꯧꯔꯥꯡ ꯂꯧꯈꯠꯄꯤꯕ ꯑꯁꯤꯅꯤ